ꯑꯩꯅ ꯑꯦꯌꯥꯔꯐꯣꯜ ꯑꯃ ꯑꯣꯟꯂꯥꯏꯟꯗꯒꯤ ꯀꯛꯄꯅꯤ ꯁꯤꯖꯤꯟꯅꯕ ꯌꯥꯝꯅ ꯅꯨꯡꯉꯥꯏꯇꯦ ꯑꯦꯗꯚꯔꯇꯥꯏꯞ ꯎꯠꯂꯛꯄꯗꯗꯤ ꯌꯥꯝꯅ ꯅꯨꯡꯉꯥꯏꯕ ꯃꯥꯜꯂꯦ ꯑꯗꯨꯒ ꯁꯤꯖꯤꯟꯅꯔꯛꯄꯗꯗꯤ ꯌꯥꯝꯅ ꯅꯨꯡꯉꯥꯏꯇ꯭ꯔꯦ ꯅꯥꯀꯜ ꯑꯃꯁꯨ ꯇꯥꯗꯦ ꯑꯗꯨꯅ ꯑꯩꯅ ꯁꯤꯖꯤꯟꯅꯗꯗꯅ ꯂꯪꯊꯣꯛꯈ꯭ꯔꯦ